ꯑꯩꯍꯥꯛꯅ ꯊꯦꯡꯅꯈꯤꯕ ꯈ꯭ꯋꯥꯏꯗꯒꯤ ꯁꯤꯡꯅꯅꯤꯡꯉꯥꯏ ꯑꯣꯏꯕ ꯊꯕꯛ ꯑꯃ ꯍꯥꯏꯔꯒꯗꯤ ꯅꯠꯇ꯭ꯔꯒ ꯄ꯭ꯔꯣꯖꯦꯛ ꯑꯃ ꯍꯥꯏꯔꯒꯗꯤꯀꯣ ꯑꯩꯈꯣꯏꯁꯦ ꯑꯩꯈꯣꯏꯒꯤ ꯕꯦꯟꯁꯦ ꯀꯩꯅꯣꯗ ꯀꯧꯔꯛꯑꯦꯕ ꯃꯨꯝꯕꯥꯏꯒ ꯒꯋꯥꯒꯗ ꯀꯧꯔꯛꯑꯦꯕꯀꯣ ꯑꯗꯨꯗ ꯑꯇꯣꯞꯄ ꯑꯩꯒꯤ ꯕꯦꯟꯗ ꯄꯨꯟꯃꯤꯟꯅꯔꯤꯕ ꯃꯔꯨꯞꯁꯤꯡꯗꯨꯗꯤ ꯃꯣꯏꯗꯤ ꯍꯥꯟꯅ ꯆꯠꯈ꯭ꯔꯦ ꯐ꯭ꯂꯥꯏꯠꯇ ꯑꯗꯨꯒ ꯑꯩꯁꯤꯅ ꯏꯊꯟꯗ ꯂꯩꯍꯧꯕꯅꯦꯕ ꯏꯊꯟꯗ ꯂꯩꯍꯧꯕꯅꯦ ꯍꯥꯏꯕꯗꯤ ꯌꯨꯝꯒꯤ ꯊꯕꯛ ꯈꯔꯒꯤ ꯂꯩꯍꯧꯕ ꯍꯥꯏꯕꯗꯤ ꯏꯁꯩꯗꯤ ꯅꯪꯅꯕꯗꯤ ꯆꯠꯇꯣꯏꯕ ꯑꯗꯣ ꯑꯩꯗꯣ ꯕꯦꯟꯒꯤ ꯄꯩꯁꯥ ꯄꯤꯔꯛꯄꯗꯨꯗꯒꯤ ꯆꯠꯂꯔꯣꯏ ꯍꯥꯏꯕꯗꯤ ꯃꯣꯏꯗꯣ ꯍꯥꯟꯅ ꯆꯠꯈꯤꯗ꯭ꯔꯣꯕꯅꯤꯅ ꯑꯩ ꯇꯣꯉꯥꯟꯅ ꯂꯅꯥꯏꯒꯤ ꯄꯩꯁꯥ ꯄꯨꯊꯣꯛꯆꯔꯒ ꯆꯠꯀꯦꯅ ꯈꯟꯅꯔꯒ ꯃꯣꯏ ꯍꯥꯟꯅ ꯆꯠꯈ꯭ꯔꯒ ꯑꯩ ꯀꯣꯟꯅ ꯂꯥꯛꯀꯦꯅ ꯈꯟꯅꯈꯤꯕꯅꯦꯕ ꯑꯗꯨꯒ ꯑꯩꯁꯤ ꯐ꯭ꯂꯥꯏꯠꯇ ꯆꯠꯇ꯭ꯔꯦ ꯑꯩꯁꯦ ꯃꯈꯥꯗ ꯑꯣꯏꯅ ꯆꯠꯂꯦꯕꯀꯣ ꯑꯗꯣ ꯃꯈꯥꯗ ꯆꯠꯄꯀꯥꯟꯁꯤꯗ ꯑꯩꯒꯤ ꯃꯈꯥꯒꯤ ꯇ꯭ꯔꯦꯟꯁꯤꯁꯨ ꯑꯃꯨꯛ ꯃꯣꯏꯒꯤ ꯇꯥꯂꯤꯗꯨꯗ ꯐꯔꯛ ꯇꯥꯗꯅ ꯐꯅꯌꯥꯝ ꯀꯨꯏꯅ ꯑꯃꯨꯛ ꯄꯜꯂꯦ ꯑꯗꯨ ꯐꯅꯌꯥꯝ ꯀꯨꯏꯅ ꯄꯟꯕꯁꯤ ꯅꯣꯡꯃꯃꯨꯛ ꯄꯜꯂꯦ ꯑꯗꯨꯒ ꯅꯣꯡꯃꯃꯨꯛ ꯄꯜꯂꯦ ꯑꯗꯨꯗ ꯑꯩꯈꯣꯏ ꯅꯦꯠꯋꯥꯛ ꯀꯩꯀꯥ ꯑꯝꯇ ꯐꯪꯗꯦ ꯑꯗꯒꯤ ꯇ꯭ꯔꯦꯟꯁꯤ ꯌꯥꯔꯛꯑꯀꯥꯟꯗ ꯎꯆꯤꯟ ꯅꯥꯆꯤꯟꯅ ꯕꯦꯡꯒ꯭ꯂꯣꯔ ꯌꯧꯔꯦ ꯕꯦꯡꯒ꯭ꯂꯣꯔꯗ ꯍꯥꯟꯅ ꯆꯠꯄ꯭ꯔꯥ ꯀꯩꯅꯣꯝ ꯇꯧꯕꯅꯤ ꯕꯦꯡꯒ꯭ꯂꯣꯔꯗ ꯌꯧꯔꯦ ꯑꯗꯣ ꯕꯦꯡꯒ꯭ꯂꯣꯔ ꯍꯦꯛ ꯌꯧꯕꯀꯥꯟꯗ ꯑꯩꯈꯣꯏꯅ ꯑꯩꯉꯣꯟꯗ ꯌꯥꯎꯔꯤꯕ ꯁꯦꯜ ꯃꯌꯥꯝꯁꯦ ꯆꯠꯂꯝꯗ꯭ꯔꯦꯕ ꯗꯤꯃꯣꯅꯤꯇꯥꯏꯖ ꯇꯧ ꯂꯩꯔꯝꯃꯦꯕꯀꯣ ꯑꯗꯩꯗꯤ ꯑꯩꯍꯥꯛꯁꯦ ꯀꯩꯗꯧꯗꯣꯏꯅꯣꯁꯨ ꯈꯪꯗ꯭ꯔꯦ ꯑꯩꯉꯣꯟꯗ ꯁꯦꯜꯁꯨ ꯑꯝꯐꯧ ꯌꯥꯎꯒꯤꯗ꯭ꯔꯕꯅꯤꯅꯀꯣ ꯌꯥꯎꯔꯁꯨ ꯆꯠꯅꯈꯤꯗ꯭ꯔꯦꯕꯀꯣ ꯑꯗꯩꯗꯤ ꯎꯆꯤꯟ ꯅꯥꯆꯤꯟꯅ ꯑꯩꯁꯦ ꯕꯦꯡꯒ꯭ꯂꯣꯔꯗ ꯑꯩꯒꯤ ꯈꯪꯅꯕ ꯃꯔꯨꯞ ꯈꯔ ꯑꯩꯅ ꯃꯌꯨꯝ ꯈꯪꯕ ꯈꯔꯗ ꯆꯠꯂꯒ ꯍꯥꯏꯕꯗꯤ ꯃꯥꯒꯤ ꯂꯩꯐꯝꯗꯣ ꯈꯪꯕꯗꯣ ꯑꯗꯨꯗ ꯆꯠꯂꯒ ꯑꯩꯁꯤ ꯃꯣꯏꯗꯒꯤ ꯍꯧꯖꯤꯛꯀꯤ ꯀꯦꯞꯀꯤ ꯄꯩꯁꯥꯗꯣ ꯃꯣꯏꯗꯒꯤ ꯄꯤꯔꯦ ꯑꯗꯒꯤ ꯃꯣꯏꯗꯒꯤ ꯄꯥꯎ ꯐꯥꯎꯅꯔꯒ ꯑꯩꯁꯤ ꯎꯆꯤꯟ ꯅꯥꯆꯤꯟꯅ ꯃꯨꯝꯕꯥꯏ ꯌꯧꯔꯦ ꯑꯃꯨꯛ ꯀꯩꯅꯣꯗ ꯍꯥꯏꯕꯗꯤ ꯃꯨꯝꯕꯥꯏꯗꯣ ꯑꯩꯈꯣꯏꯅ ꯆꯠꯄꯗꯣ ꯕꯁꯇ ꯆꯠꯄ ꯃꯥꯜꯂꯦ ꯑꯥ ꯕꯁꯇ ꯑꯃꯨꯛ ꯆꯠꯂꯦ ꯑꯗꯨꯒ ꯎꯆꯤꯟ ꯅꯥꯆꯤꯟꯅ ꯑꯩꯒꯤ ꯕꯦꯟ ꯀꯥꯡꯕꯨꯗꯨꯒ ꯊꯦꯡꯅꯈꯤ